ꯂꯨꯍꯣꯡꯕ ꯅꯨꯃꯤꯠꯇ ꯀꯩꯅꯥ ꯁꯤꯡꯗ ꯀꯩꯅꯥꯗ ꯄꯤꯒꯗꯕ ꯈꯨꯗꯣꯟꯁꯤꯡ ꯑꯗꯨꯗꯤ ꯆꯐꯨ ꯎꯌꯥꯟ ꯄꯨꯈꯝ ꯇꯦꯡꯀꯣꯠ ꯎꯄꯨ ꯀꯥꯡꯗꯣꯟ ꯑꯗꯒꯤ ꯐꯅꯦꯛ ꯐꯤ ꯑꯁꯤꯅ ꯆꯤꯡꯕ ꯃꯌꯥꯝꯁꯤꯡ ꯑꯁꯤ ꯄꯤꯅꯩ ꯎꯄꯨ ꯀꯥꯡꯗꯣꯟ ꯐꯃꯨꯡ ꯐꯥꯅꯨꯡ ꯂꯣꯏꯃꯛ ꯑꯁꯤꯅ ꯆꯤꯡꯕꯁꯤꯡ ꯑꯁꯤ ꯃꯌꯥꯝꯁꯤ ꯂꯣꯏꯃꯛ ꯄꯤꯅꯩ ꯑꯗꯨꯅ ꯄꯤꯕꯗ ꯂꯣꯏꯕꯁꯨ ꯅꯥꯏꯔꯔꯣꯏ ꯁꯅꯥ ꯂꯨꯄꯥ ꯂꯤꯛ ꯀꯣꯟ ꯑꯇꯩ ꯑꯁꯤꯅ ꯆꯤꯡꯕ ꯃꯌꯥꯝꯁꯨ ꯄꯤꯅꯩ ꯒꯥꯔꯤ ꯒꯥꯔꯤꯅ ꯆꯤꯡꯕ ꯁꯤꯒꯤ ꯈꯨꯗꯣꯟꯁꯤꯡꯁꯨ ꯄꯤꯅꯩ ꯃꯔꯝ ꯑꯗꯨꯅ ꯑꯩꯈꯣꯏꯅ ꯃꯣꯏꯗ ꯄꯤꯕꯗ ꯂꯣꯏꯕ ꯈꯝꯕꯗꯤ ꯅꯥꯏꯔꯔꯣꯏ ꯍꯥꯏꯕꯗꯨꯁꯨ ꯑꯗꯨꯅ ꯑꯗꯨꯛꯀꯤ ꯃꯇꯤꯛ ꯃꯣꯏꯗ ꯄꯤꯒ꯭ꯔꯦ ꯈꯨꯗꯣꯜꯁꯤꯡ ꯃꯃꯥꯟꯅꯕꯁꯤꯡꯅ ꯒꯤꯐꯅꯨꯡ ꯃꯌꯥꯝ ꯑꯃꯁꯨ ꯄꯤꯅꯩ ꯁꯅꯥ ꯄꯤꯕ ꯂꯤꯛ ꯄꯤꯕ ꯐꯤꯔꯣꯟ ꯄꯤꯕ ꯄꯨꯈꯝ ꯇꯦꯡꯀꯣꯠ ꯄ꯭ꯂꯦꯠ ꯄꯦꯄꯔ ꯄ꯭ꯂꯦꯠ ꯑꯁꯤꯅ ꯆꯤꯡꯕ ꯃꯌꯥꯝꯁꯤꯡ ꯑꯁꯤ ꯄꯤꯅꯩ ꯃꯔꯝ ꯑꯗꯨꯅ

ꯑꯩꯈꯣꯏꯒꯤ ꯂꯤꯛ ꯍꯥꯞꯄ ꯁꯅꯥ ꯂꯤꯛ ꯈꯨꯖꯤ ꯃꯌꯥꯝ ꯑꯁꯤꯅ ꯆꯤꯡꯕ ꯃꯌꯥꯝꯁꯤꯅ ꯁꯤ ꯄꯤꯅꯩ ꯑꯗꯨꯅ ꯑꯩꯈꯣꯏꯒꯤ ꯍꯥꯏꯔꯤꯕ ꯍꯥꯏꯔꯤꯕ ꯃꯈꯜꯁꯤꯡ ꯑꯁꯤꯗꯤ ꯃꯃꯥ ꯃꯄꯥꯅ ꯄꯤꯅꯕ ꯎꯄꯨ ꯀꯥꯡꯗꯣꯟ ꯎꯄꯨ ꯀꯥꯡꯗꯣꯟ ꯒꯣꯗ꯭ꯔꯦꯖ ꯐ꯭ꯔꯤꯖ ꯋꯥꯁꯤꯡ ꯃꯦꯆꯤꯟ ꯑꯁꯤꯅꯆꯤꯡꯕ ꯃꯌꯥꯝꯁꯤꯡ ꯑꯁꯤ ꯂꯣꯏꯃꯛ ꯄꯤꯅꯩ ꯑꯗꯨꯅ ꯍꯥꯏꯔꯤꯕ ꯑꯥꯏꯇꯦꯝꯁꯤꯡ ꯑꯁꯤ ꯂꯩꯕꯗ ꯄꯩꯁꯥ ꯑꯗꯨꯛꯀꯤ ꯃꯇꯤꯛ ꯆꯪꯏ ꯃꯔꯝ ꯑꯗꯨꯅ ꯆꯪꯏꯕ ꯄꯩꯁꯥꯁꯤꯡ ꯑꯁꯤꯁꯨ ꯍꯥꯏꯗꯤ ꯃꯃꯥ ꯃꯄꯥ ꯑꯣꯏꯕꯁꯤꯡ ꯃꯕꯨꯡ ꯃꯧꯄ꯭ꯋꯥ ꯑꯣꯏꯕꯁꯤꯡꯅ ꯃꯆꯦꯁꯤꯡ ꯃꯌꯥꯝꯁꯤꯡ ꯑꯁꯤꯅ ꯍꯥꯏꯔꯤꯕ ꯄꯩꯁꯥꯁꯤꯡ ꯑꯁꯤ ꯃꯔꯨ ꯑꯣꯏꯕ ꯑꯥꯏꯇꯦꯝ ꯈꯨꯗꯤꯡꯃꯛꯇꯤ ꯃꯈꯣꯏꯕꯨ ꯂꯣꯏꯃꯛ ꯄꯨꯊꯣꯛꯑꯒ ꯑꯌꯥꯝꯕ ꯂꯩꯅꯩ ꯑꯗꯨꯒ ꯑꯄꯤꯛꯄ ꯑꯥꯏꯇꯦꯝꯁꯤꯡꯗꯨꯅ ꯃꯃꯥꯟꯅꯕꯤꯁꯤꯡ ꯃꯃꯥꯟꯅꯕ ꯃꯃꯥꯟꯅꯕꯤꯁꯤꯡꯅ ꯑꯗꯨꯝꯕ ꯃꯣꯏꯅ ꯑꯣꯏꯅ ꯄꯤꯅꯩ ꯍꯥꯏꯔꯤꯕ ꯈꯨꯗꯣꯟꯁꯤꯡ ꯑꯁꯤꯕꯨ ꯑꯩꯈꯣꯏꯅ ꯂꯨꯍꯣꯡꯕ ꯅꯨꯃꯤꯠꯇ ꯒꯤꯐ ꯑꯣꯏꯅ ꯃꯃꯥꯟꯅꯕꯤꯁꯤꯡꯅ ꯄꯤꯅꯕ ꯈꯨꯗꯣꯟ ꯉꯥꯛꯇꯅꯤ ꯑꯗꯨꯅ ꯍꯥꯏꯔꯤꯕ ꯈꯨꯗꯣꯟꯁꯤꯡ ꯑꯁꯤꯕꯨ ꯂꯨꯍꯣꯡꯕ ꯅꯨꯃꯤꯠꯇ ꯑꯣꯏꯅ ꯑꯩꯈꯣꯏꯅ ꯄꯤꯅꯕ ꯈꯨꯗꯣꯟꯁꯤꯡ ꯑꯣꯏꯅ ꯇꯧꯏ ꯑꯗꯨꯅ ꯃꯔꯝ ꯑꯗꯨꯅ ꯍꯥꯏꯔꯤꯕ ꯂꯨꯍꯣꯡꯕ ꯅꯨꯃꯤꯠ ꯃꯇꯝ ꯑꯁꯤꯕꯨ ꯃꯇꯝ ꯑꯁꯤꯗ ꯑꯩꯈꯣꯏꯅ ꯄꯤꯅꯔꯤꯕ ꯒꯤꯐꯁꯤꯡ ꯑꯁꯤ ꯂꯨꯍꯣꯡꯕ ꯅꯨꯃꯤꯠꯇ ꯃꯤꯌꯥꯝꯅ ꯀꯩꯅꯥꯁꯤꯡꯗ ꯀꯩꯅꯥꯁꯤꯡꯗ ꯄꯤꯒꯗꯕ ꯈꯨꯗꯣꯟ ꯄꯣꯠ ꯉꯥꯛꯇꯅꯤ ꯈꯨꯗꯣꯟ ꯄꯣꯠꯁꯤꯡ ꯑꯁꯤꯕꯨ ꯑꯩꯈꯣꯏꯅ ꯑꯩꯈꯣꯏꯅ ꯁꯤꯟꯕ ꯂꯥꯡꯕ ꯑꯁꯤꯅ ꯆꯤꯡꯕꯗ ꯊꯥ ꯊꯥ ꯑꯃ ꯑꯅꯤ ꯑꯍꯨꯝ ꯃꯔꯤ ꯑꯁꯤꯒꯤ ꯃꯇꯨꯡꯁꯤꯗ ꯑꯩꯈꯣꯏꯅ ꯇꯨꯡꯖꯟꯗꯅ ꯂꯨꯍꯣꯡꯕ ꯃꯇꯝ ꯑꯁꯤꯕꯨ ꯊꯥ ꯑꯁꯨꯛ ꯋꯥꯠꯂꯤ ꯍꯥꯏꯕꯒꯤ ꯃꯇꯝ ꯑꯁꯤꯒꯤ ꯑꯣꯏꯅ ꯑꯩꯈꯣꯏꯅ ꯄꯩꯁꯥꯁꯤꯡ ꯑꯁꯤ ꯇꯨꯡꯖꯤꯜꯂꯒ ꯀꯔꯤ ꯀꯔꯤ ꯂꯩꯕ ꯌꯥꯒꯦ ꯀꯔꯤ ꯀꯔꯤ ꯇꯧꯕ ꯌꯥꯒꯦ ꯍꯥꯏꯕꯅꯆꯤꯡꯕꯁꯤꯡ ꯑꯁꯤ ꯃꯃꯥ ꯃꯄꯥꯁꯤꯡꯅ ꯃꯕꯨꯡ ꯃꯧꯄ꯭ꯋꯥꯁꯤꯡꯅ ꯄꯨꯟꯅ ꯅꯩꯅꯔꯒ ꯏꯃꯨꯡ ꯃꯅꯨꯡ ꯅꯩꯅꯔꯒ ꯀꯔꯤ ꯀꯔꯤ ꯍꯥꯞꯄ ꯌꯥꯕ ꯀꯔꯤ ꯀꯔꯤ ꯇꯧꯕ ꯌꯥꯕ ꯑꯥꯏꯇꯦꯝꯁꯤꯡ ꯑꯗꯨ ꯑꯩꯈꯣꯏꯅ ꯏꯃꯨꯡ ꯃꯅꯨꯡꯒꯤ ꯃꯃꯥ ꯃꯄꯥꯁꯤꯡꯅ ꯃꯕꯨꯡ ꯃꯧꯄ꯭ꯋꯥꯁꯤꯡꯅ ꯇꯧꯔꯦ ꯍꯥꯏꯔꯒ ꯑꯩꯈꯣꯏꯅ ꯑꯩꯈꯣꯏꯅ ꯈꯨꯗꯣꯟꯁꯤꯡ ꯑꯁꯤꯕꯨ ꯄꯤꯅꯕꯒꯤ ꯁꯤꯟ ꯂꯥꯡꯕꯒꯤ ꯊꯧꯔꯝꯁꯤꯡ ꯑꯁꯤ ꯃꯕꯨꯡ ꯃꯧꯄ꯭ꯋꯥ ꯑꯍꯜ ꯂꯃꯟꯁꯤꯡꯅ ꯑꯩꯈꯣꯏ ꯄꯥꯡꯊꯣꯛꯅꯩ ꯑꯗꯨ ꯄꯥꯡꯊꯣꯛꯅꯔꯤꯕ ꯑꯁꯤꯕꯨ ꯑꯩꯈꯣꯏꯅ ꯃꯇꯝ ꯂꯩꯕ ꯈꯤꯕꯤꯛꯇ ꯍꯥꯞꯂꯤꯕ ꯈꯨꯗꯣꯟꯁꯤꯡ ꯑꯁꯤ ꯀꯩꯅꯥ ꯑꯣꯏꯕꯁꯤꯡꯅ ꯀꯥꯎꯕ ꯉꯝꯃꯣꯏ ꯃꯔꯝ ꯑꯗꯨꯅ ꯂꯨꯍꯣꯡꯕ ꯂꯨꯍꯣꯡꯕ ꯃꯇꯝ ꯑꯁꯤꯗ ꯑꯩꯈꯣꯏꯅ ꯀꯩꯅꯥꯁꯤꯡꯗ ꯄꯤꯒꯗꯕ ꯈꯨꯗꯣꯟꯁꯤꯡ ꯑꯁꯤꯕꯨ ꯃꯈꯣꯏꯅ ꯂꯨꯍꯣꯡꯕ ꯅꯨꯃꯤꯠꯇ ꯀꯔꯤ ꯀꯔꯤ ꯍꯥꯞꯀꯦ ꯍꯥꯏꯕꯗꯨ ꯑꯁꯤꯒꯨꯝꯕ ꯍꯥꯏꯔꯤꯕ ꯑꯥꯏꯇꯦꯝꯁꯤꯡ ꯑꯁꯤ ꯃꯕꯨꯡ ꯃꯧꯄ꯭ꯋꯥ ꯃꯃꯥꯟꯅꯕꯤꯁꯤꯡꯅ ꯃꯈꯣꯏꯒꯤ ꯈꯨꯗꯣꯟꯁꯤꯡ ꯑꯁꯤꯕꯨ ꯁꯤꯜ ꯂꯥꯡꯕꯗ